ꯑꯩꯈꯣꯏꯅ ꯊꯥꯏꯅꯒꯤ ꯏꯄꯥ ꯏꯄꯨꯁꯤꯡꯅ ꯊꯝꯕꯤꯔꯝꯕ ꯃꯁꯥꯅ ꯁꯒꯣꯜ ꯀꯥꯡꯖꯩ ꯊꯥꯡ ꯇꯥ ꯈꯣꯡ ꯀꯥꯡꯖꯩ ꯌꯨꯕꯤ ꯂꯥꯛꯄꯤ ꯃꯨꯛꯅꯥ ꯍꯤꯌꯥꯡ ꯇꯥꯟꯅꯕ ꯑꯃꯗꯤ ꯀꯥꯡꯒ ꯍꯥꯏꯌꯤꯕꯁꯤꯡꯁꯦ ꯑꯩꯈꯣꯏꯅ ꯁꯥꯟꯅꯔꯛꯄ ꯃꯇꯝꯁꯤꯗ ꯑꯩꯈꯣꯏꯒꯤ ꯈꯨꯅꯨꯡꯒꯤ ꯃꯤꯁꯤꯡꯁꯤꯅ ꯌꯥꯝꯅ ꯍꯔꯥꯎꯖꯩ ꯑꯗꯨꯗꯒꯤ ꯌꯥꯝꯅꯁꯨ ꯄꯨꯛꯅꯤꯡ ꯊꯧꯒꯠꯄꯤ ꯍꯥꯏꯕꯗꯤ ꯑꯩꯈꯣꯏꯅ ꯃꯇꯝ ꯀꯨꯏꯅꯗꯒꯤ ꯂꯩꯔꯛꯂꯕ ꯍꯥꯏꯕꯗꯤ ꯏꯄꯥ ꯏꯄꯨ ꯍꯥꯛꯇꯛꯇꯒꯤ ꯂꯩꯔꯛꯂꯕ ꯃꯁꯥꯟꯅ ꯉꯥꯛꯇꯅꯤꯅ ꯃꯁꯤ ꯃꯁꯥꯟꯅꯁꯤ ꯑꯩꯈꯣꯏꯅ ꯍꯧꯖꯤꯛ ꯅꯧꯍꯧꯅꯅ ꯁꯥꯟꯅꯔꯨꯕ ꯇꯥꯔꯒꯗꯤ ꯃꯁꯥꯟꯅꯁꯤ ꯃꯨꯠꯈ꯭ꯔꯔꯣꯏꯀꯣ ꯍꯥꯏꯕꯗꯤ ꯍꯥꯏꯅ ꯃꯌꯥꯝ ꯃꯃꯥꯡꯗ ꯁꯛ ꯈꯪꯕꯤꯔꯛꯑꯅꯤ ꯑꯗꯨꯗꯒꯤ ꯇꯨꯡꯗ ꯂꯩꯍꯧꯔꯤꯕ ꯃꯤꯁꯤꯡꯁꯤꯅꯁꯨ ꯁꯛ ꯈꯪꯕꯤꯔꯛꯑꯅꯤ ꯍꯥꯏꯅ ꯈꯟꯖꯗꯨꯅ ꯈꯨꯅꯨꯡꯒꯤ ꯃꯤꯁꯤꯡꯁꯤꯅꯁꯨ ꯌꯥꯝꯅ ꯍꯔꯥꯎꯖꯩ ꯑꯗꯨꯗꯒꯤ ꯁꯥꯟꯅꯔꯤꯕ ꯃꯤꯁꯤꯡꯗꯁꯨ ꯑꯩꯈꯣꯏꯒꯤ ꯂꯩꯔꯤꯕ ꯃꯤꯁꯤꯡꯁꯤ ꯃꯁꯥ ꯃꯎꯁꯨ ꯐꯒꯠꯍꯟꯒꯅꯤ ꯂꯩ ꯍꯥꯏꯔꯤꯕ ꯃꯁꯥꯟꯅ ꯃꯈꯩꯗꯨꯒꯤ ꯀꯔꯝꯍꯥꯏꯅ ꯁꯥꯟꯅꯩ ꯀꯔꯝꯍꯥꯏꯅ ꯇꯧꯏ ꯍꯥꯏꯕꯒꯤ ꯃꯁꯥꯗ ꯈꯪꯅꯤꯡꯕ ꯑꯃꯁꯨ ꯐꯥꯎꯔꯛꯀꯅꯤ ꯁꯥꯟꯅꯕ ꯍꯧꯔꯨꯔꯃꯤꯅ ꯁꯥꯟꯅꯅꯤꯡꯕ ꯑꯃꯁꯨ ꯐꯥꯎꯔꯛꯀꯅꯤ ꯑꯗꯨ ꯃꯤ ꯃꯌꯥꯝꯅ ꯁꯥꯟꯅꯁꯜꯂꯛꯄ ꯇꯥꯔꯒꯗꯤ ꯃꯤ ꯃꯌꯥꯝꯅ ꯁꯥꯟꯅꯖꯁꯜꯂꯛꯄ ꯇꯥꯔꯒꯗꯤ ꯍꯥꯏꯕꯗꯤ ꯐꯦꯃꯁ ꯑꯣꯏꯊꯣꯛꯂꯛꯄ ꯍꯥꯏꯚꯗꯤ ꯃꯌꯥꯝꯅ ꯁꯛꯈꯛꯅꯔꯛꯄ ꯑꯩꯈꯣꯏ ꯃꯅꯤꯄꯨꯔꯗꯅ ꯃꯅꯤꯄꯨꯔꯒꯤ ꯍꯥꯏꯔꯒꯅ ꯃꯅꯤꯄꯨꯔ ꯈꯛꯇ ꯅꯠꯇꯅ ꯑꯇꯣꯞ ꯑꯇꯣꯞꯄ ꯃꯐꯝꯗ ꯁꯛ ꯈꯪꯅꯔꯛꯄ ꯁꯝꯅ ꯍꯥꯏꯔꯕꯗ ꯑꯩꯈꯣꯏꯒꯤ ꯌꯨꯕꯤ ꯂꯥꯛꯄꯤ ꯍꯧꯖꯤꯛꯇꯤ ꯃꯌꯥꯝꯅ ꯋꯥꯔꯜ ꯋꯥꯏꯠ ꯑꯣꯏꯅ ꯔꯛꯕꯤ ꯍꯥꯏꯔ ꯈꯪꯅꯈ꯭ꯔꯦ ꯑꯗꯨꯗꯒꯤ ꯊꯥꯡ ꯇꯥ ꯊꯥꯡ ꯇꯥ ꯁꯤꯁꯨ ꯑꯗꯨꯝ ꯊꯥꯡ ꯊꯥ ꯍꯥꯏꯔꯒ ꯂꯩꯔꯤ ꯑꯗꯨꯗꯒꯤ ꯃꯅꯤꯄꯨꯔꯗꯒꯤ ꯍꯧꯗꯣꯛꯈꯤꯕ ꯁꯒꯣꯜ ꯀꯥꯡꯖꯩ ꯍꯧꯖꯤꯛꯇꯤ ꯋꯥꯔꯜ ꯋꯥꯏꯠ ꯑꯣꯏꯅ ꯄꯣꯂꯣ ꯍꯥꯏꯔꯒ ꯈꯪꯅꯈ꯭ꯔꯦ ꯑꯗꯨꯗꯩ ꯍꯤꯌꯥꯡ ꯇꯥꯟꯅꯕ ꯍꯧꯖꯤꯛꯇꯤ ꯕꯣꯠ ꯔꯦꯁꯤꯡ ꯍꯥꯏꯔꯒ ꯈꯪꯅꯈ꯭ꯔꯦ ꯑꯁꯨꯃꯥꯏꯅ ꯑꯩꯈꯣꯏ ꯏꯄꯥ ꯏꯄꯨ ꯍꯥꯛꯇꯛꯇꯒꯤ ꯂꯩꯔꯛꯂꯤꯕ ꯃꯁꯥꯟꯅ ꯃꯈꯩ ꯑꯁꯦ ꯑꯩꯈꯣꯏꯅ ꯁꯨꯝ ꯃꯈꯥ ꯇꯥꯅ ꯁꯥꯟꯅꯈꯤꯕ ꯇꯥꯔꯒꯗꯤ ꯑꯁꯨꯝ ꯑꯁꯨꯝ ꯆꯥꯎꯈꯠꯂꯛꯇꯅ ꯃꯌꯥꯝ ꯄ꯭ꯔꯤꯊꯤꯕꯤ ꯁꯤꯟꯕ ꯊꯨꯡꯅ ꯈꯪꯅꯔꯛꯑꯒ ꯁꯨꯝ ꯂꯩꯍꯧꯔꯒꯅꯤ ꯃꯔꯝ ꯑꯁꯤꯅꯁꯨ ꯑꯩꯈꯣꯏꯒꯤ ꯂꯩꯔꯤꯕ ꯈꯨꯅꯨꯡꯒꯤ ꯃꯤꯁꯤꯡꯁꯤꯅꯁꯨ ꯑꯩꯈꯣꯏꯅ ꯑꯗꯨꯒꯨꯝꯕ ꯃꯔꯨꯑꯣꯏꯕꯒꯤ ꯒꯦꯝꯁꯤꯡ ꯁꯥꯟꯅꯔꯛꯄ ꯃꯇꯝꯁꯤꯗꯁꯨ ꯃꯈꯣꯏꯅꯁꯨ ꯃꯌꯥꯝ ꯁꯥꯟꯅꯔꯣꯏ ꯃꯌꯥꯝꯁꯤꯗ ꯄꯨꯛꯅꯤꯡꯁꯨ ꯌꯥꯝꯅ ꯊꯧꯒꯠꯄꯤ